ꯎꯝ ꯑꯩꯈꯣꯏꯒꯤ ꯃꯅꯤꯄꯨꯔꯒꯤ ꯂꯝꯕꯤꯁꯦ ꯑꯅꯝꯕꯅ ꯐꯠꯇꯦ ꯆꯥꯎꯈꯠꯇꯦꯕ ꯑꯩꯈꯣꯏꯒꯤ ꯁꯣꯝꯗ ꯊꯧꯕꯥꯜ ꯂꯥꯏꯟꯒꯤ ꯃꯣꯔꯦ ꯑꯁꯣꯝꯒꯤ ꯂꯝꯕꯤꯁꯦ ꯍꯧꯖꯤꯛꯀꯤ ꯑꯣꯏꯅꯗꯤ ꯈꯔꯗꯤ ꯆꯥꯎꯈꯠꯂꯦ ꯂꯝꯕꯤꯁꯦ ꯅꯨꯡꯉꯥꯏꯔꯦꯕ ꯑꯗꯨꯕꯨ ꯑꯅꯝꯕ ꯑꯇꯣꯞꯄ ꯈꯔ ꯀꯥꯆꯤꯟ ꯌꯧꯈꯤꯕ ꯏꯚꯟ ꯏꯝꯐꯥꯜ ꯃꯅꯨꯡꯁꯤ ꯐꯥꯎ ꯌꯥꯝ ꯅꯨꯡꯉꯥꯏꯇꯦ ꯑꯗꯨꯅ ꯑꯩꯈꯣꯏ ꯀꯨꯏꯗ꯭ꯔꯤ ꯑꯩꯒꯤ ꯏꯃꯥꯟꯅꯕꯤꯒ ꯑꯩꯒꯁꯦ ꯒꯥꯔꯤ ꯃꯆꯥ ꯇꯣꯡꯉꯒ ꯆꯠꯄꯅꯦꯕ ꯆꯠꯄꯗꯨꯗ ꯑꯩꯗꯤ ꯒꯥꯔꯤ ꯇꯣꯡꯕꯁꯦ ꯈꯔꯁꯨ ꯀꯤꯒꯜꯂꯦ ꯑꯗꯨꯒ ꯂꯝꯕꯤꯁꯤ ꯀꯣꯗ꯭ꯔꯣꯛ ꯀꯗ꯭ꯔꯥꯛ ꯇꯧꯔꯛꯄꯁꯤꯗ ꯑꯩꯅ ꯑꯣꯏꯅ ꯇꯥꯍꯧꯗꯣꯔꯕ꯭ꯔꯥ ꯍꯥꯏꯔꯒ ꯇꯥꯗꯤ ꯇꯥꯎꯗꯤ ꯇꯥꯍꯧꯔꯣꯏꯕ ꯐꯤꯕꯝꯅꯤ ꯑꯗꯨꯕꯨ ꯂꯝꯕꯤꯗꯨꯅ ꯇꯥꯍꯧꯗꯣꯏꯔꯥ ꯍꯥꯏꯔꯒ ꯑꯩꯅ ꯑꯣꯏꯅ ꯀꯤꯖꯗꯅ ꯇꯧꯔꯒ ꯑꯦꯛꯁꯤꯗꯦꯟ ꯊꯣꯛꯀꯦ ꯇꯧꯕ ꯐꯥꯎ ꯌꯥꯎꯈ꯭ꯔꯦ ꯑꯗꯨꯒ ꯑꯩꯅ ꯍꯧꯖꯤꯛ ꯂꯩꯔꯤꯕ ꯀ꯭ꯋꯥꯏꯊꯦꯜ ꯀ꯭ꯋꯥꯏꯊꯦꯜꯁꯤꯗ ꯁꯨꯃꯥꯏꯅ ꯐꯥꯎꯗꯣꯛꯑꯒ ꯈꯥꯒꯦꯝꯄꯂꯤ ꯂꯝꯕꯤ ꯐꯥꯎꯗꯣꯛꯄ ꯌꯥꯕꯅꯦ ꯁꯤꯗꯩꯁꯤꯗ ꯑꯉꯥꯡ ꯇ꯭ꯌꯨꯁꯟ ꯆꯠꯂꯦꯕ ꯑꯉꯥꯡ ꯂꯥꯏꯔꯤꯛ ꯇꯥꯛꯄ ꯁꯤꯒꯤ ꯂꯝꯕꯤꯁꯤ ꯌꯥꯝ ꯐꯠꯇꯦ ꯃꯣꯏꯁꯦ ꯐꯨꯠꯄꯥꯠꯁꯦ ꯃꯆꯥ ꯑꯃ ꯐꯥꯎ ꯂꯩꯇꯦ ꯑꯗꯨꯒ ꯈꯣꯡꯅ ꯆꯠꯀꯦ ꯍꯥꯏꯔꯒ ꯂꯩꯕꯥꯛꯀꯤ ꯁꯤꯗ ꯆꯠꯇꯣꯏꯅꯦꯕ ꯂꯩꯕꯥꯛꯁꯦ ꯑꯗꯨꯒ ꯅꯣꯡ ꯆꯨꯕ ꯃꯇꯝꯗꯗꯤ ꯌꯥꯝ ꯅꯨꯡꯉꯥꯏꯇꯦ ꯎꯐꯨꯟ ꯀꯪꯉꯒ ꯎꯐꯨꯟ ꯊꯣꯛꯈꯤꯕꯗꯨꯅꯕꯨ ꯈꯔ ꯆꯠꯄ ꯐꯥꯎꯗꯤ ꯌꯥꯔꯤꯗꯅ ꯑꯗꯨ ꯂꯩꯈꯣꯝ ꯊꯣꯛꯑꯗꯤ ꯁꯨꯡꯌꯥ ꯌꯥꯗꯕꯤꯅꯦꯕ ꯑꯗꯨꯒ ꯂꯝꯕꯤꯁꯤꯅ ꯄꯤꯛꯄꯅꯦ ꯐꯨꯠꯄꯥꯠꯅ ꯂꯩꯇꯕꯅꯦ ꯒꯥꯔꯤꯅ ꯀꯟꯅ ꯊꯧꯕꯅꯦ ꯁꯤꯗ ꯑꯦꯛꯁꯤꯗꯦꯟꯁꯨ ꯌꯥꯝ ꯇꯣꯏꯅꯗꯤ ꯊꯣꯛꯄ ꯃꯥꯜꯂꯦ ꯁꯤꯒꯤ ꯂꯝꯕꯤꯁꯦ ꯑꯗꯨꯒ ꯂꯝꯕꯤꯁꯦ ꯑꯗꯨꯒ ꯑꯩꯈꯣꯏꯒꯤ ꯃꯦꯟꯔꯣꯗꯁꯤ ꯐꯩꯅ ꯍꯥꯏꯔꯒ ꯁꯨꯝ ꯊꯧꯔꯝꯃꯒ ꯀꯣꯃꯨꯠ ꯑꯃ ꯂꯩꯔꯝꯕ ꯍꯧꯖꯤꯛꯁꯦ ꯅꯣꯡ ꯇꯥꯕꯒꯤ ꯁꯤꯖꯟꯁꯨ ꯁꯤꯖꯟꯅꯤ ꯑꯗꯨꯒ ꯀꯣꯃꯨꯠꯁꯦ ꯍꯥꯏꯗꯤ ꯈꯇꯪ ꯏꯁꯤꯡꯗꯨ ꯃꯌꯥꯝ ꯊꯨꯝꯖꯤꯜꯂꯒ ꯂꯩꯔꯝꯃꯅꯤ ꯑꯗꯨꯒ ꯀꯣꯃꯨꯠꯁꯦ ꯂꯩꯔꯤꯔꯥ ꯀ꯭ꯌꯥꯝ ꯀꯨꯠꯅ ꯂꯩꯔꯤꯅꯣ ꯂꯩꯇ꯭ꯔꯤꯅꯣꯁꯨ ꯈꯪꯗꯦ ꯑꯗꯨꯗ ꯑꯦꯛꯁꯤꯗꯦꯟꯁꯤ ꯌꯥꯝ ꯊꯣꯛꯄꯒꯤ ꯆꯥꯟꯁꯁꯦ ꯋꯥꯡꯉꯦ ꯋꯥꯡꯁꯨ ꯋꯥꯡꯉꯤ ꯊꯣꯛꯁꯨ ꯊꯣꯛꯏꯅꯤ ꯑꯗꯨꯒ ꯑꯗꯨꯝꯕꯒꯤ ꯐꯠꯇꯕ ꯃꯌꯥꯝ ꯑꯃ ꯂꯩꯌꯦ ꯁꯤ ꯍꯥꯏꯔꯒ ꯂꯣꯏꯁꯤꯟꯖꯔꯒꯦ